ꯍꯧꯖꯤꯛꯀꯤ ꯃꯇꯝꯗ ꯇꯦꯛꯅꯣꯂꯣꯖꯤ ꯁꯤꯖꯤꯟꯅꯗꯕ ꯃꯐꯝ ꯑꯃꯠꯇ ꯂꯩꯇ꯭ꯔꯦ ꯏꯟꯇꯔꯅꯦꯠꯁꯤꯅ ꯀꯤꯡꯅꯦ ꯍꯥꯏꯅꯔꯤꯅꯤ ꯍꯧꯖꯤꯛ ꯏꯟꯇꯔꯅꯦꯠ ꯌꯥꯗꯕ ꯃꯇꯝꯗ ꯏꯟꯗ꯭ꯌꯥ ꯃꯅꯤꯄꯨꯔꯒꯤ ꯏꯀꯅꯃꯤ ꯂꯣꯏꯅ ꯊꯤꯡꯉꯤꯕꯅꯤ ꯍꯧꯖꯤꯛ ꯏꯟꯇꯔꯅꯦꯠ ꯊꯤꯡꯕ ꯃꯇꯝꯗ ꯃꯅꯤꯄꯨꯔꯗ ꯏꯀꯅꯃꯤ ꯀ꯭ꯌꯥꯝ ꯗꯥꯎꯟ ꯆꯠꯀꯦ ꯍꯥꯏꯕꯁꯦ ꯏꯀꯅꯃꯤꯁ ꯃꯌꯥꯝꯅ ꯅꯩꯅꯕꯗꯤ ꯈꯪꯂꯝꯒꯅꯤ ꯑꯗꯨꯒ ꯑꯩꯈꯣꯏ ꯁꯦꯛꯇꯔ ꯃꯌꯥꯝ ꯂꯩꯒ꯭ꯔꯦ ꯁꯦꯛꯇꯔ ꯃꯌꯥꯝꯁꯤꯗ ꯑꯩꯈꯣꯏ ꯑꯣꯟꯂꯥꯏꯟꯗꯒꯤ ꯄꯣꯠ ꯀꯛꯄꯃꯛꯇ ꯍꯥꯏꯔꯣ ꯇꯦꯛꯅꯣꯂꯣꯖꯤ ꯏꯟꯇꯔꯅꯦꯠ ꯉꯥꯛꯇꯅꯤ ꯁꯤ ꯁꯤꯖꯤꯟꯅꯗꯕ ꯌꯥꯗꯦ ꯕꯨꯖꯤꯅꯦꯁꯃꯛꯇ ꯇ꯭ꯔꯥꯟꯖꯦꯛꯁꯟ ꯃꯛꯇ ꯇꯧꯕꯗ ꯇꯦꯛꯅꯣꯂꯣꯖꯤ ꯌꯥꯎꯗꯕ ꯑꯃꯠꯇ ꯌꯥꯗꯦ ꯑꯗꯨꯅ ꯏꯟꯇꯔꯅꯦꯠꯁꯦ ꯌꯥꯎꯗ꯭ꯔꯕꯗꯤ ꯁꯤ ꯀꯃꯥꯏꯅ ꯕꯤꯖꯤꯅꯦꯁꯁꯦ ꯕꯤꯖꯤꯅꯦꯁꯁꯤꯡꯁꯦ ꯆꯂꯥꯏꯒꯅꯤ ꯍꯧꯖꯤꯛꯇꯤ ꯑꯦꯕꯔꯗꯥꯏꯁꯃꯛꯇ ꯇꯧꯔꯦ ꯏꯟꯁꯇꯒ꯭ꯔꯥꯝ ꯐꯦꯁꯕꯨꯛꯇ ꯉꯥꯛꯇꯅꯤ ꯇꯧꯔꯤꯕꯁꯦ ꯑꯗꯒꯤ ꯌꯨꯇꯨꯕ ꯑꯗꯨ ꯉꯥꯛꯇꯅꯤ ꯑꯗꯨꯅ ꯁꯤꯒꯤ ꯃꯌꯥꯝꯁꯤ ꯏꯟꯇ ꯗꯤꯖꯤꯇꯦꯂꯥꯏꯁꯟ ꯅꯠꯇ꯭ꯔꯒ ꯁꯤꯒꯤ ꯏꯟꯇꯔꯅꯦꯠ ꯁꯤꯖꯤꯟꯅꯕꯁꯤꯗꯒꯤꯅꯤ ꯑꯗꯨꯅ ꯁꯤꯖꯤ ꯁꯤꯖꯤꯟꯅꯗ꯭ꯔꯒꯗꯤ ꯑꯩꯈꯣꯏ ꯄꯣꯠ ꯈꯨꯗꯤꯡꯃꯛꯇ ꯆꯥꯎꯈꯠꯄꯗ ꯊꯤꯟꯊꯕ ꯁꯤꯒꯨꯝꯕꯁꯦ ꯊꯣꯛꯀꯅꯤ